ꯍꯂꯣ ꯀꯅꯥ ꯑꯣꯏꯕꯤꯔꯕꯅꯣ ꯑꯥ ꯃꯥꯅꯦ

ꯑꯣ ꯀꯔꯤ ꯂꯝꯗ ꯀꯃꯥꯏꯅ ꯇꯥꯍꯧꯕꯅꯣ ꯃꯐꯝ ꯖꯒꯥꯗꯨ ꯍꯥꯏꯐꯦꯠꯇꯪ ꯍꯥꯏꯕꯤꯔꯛꯎ

ꯑꯥ ꯑꯗꯣ ꯀꯔꯤ ꯀꯔꯤ ꯌꯥꯎꯈꯤꯌꯦꯕ ꯄꯥꯟ ꯀꯥꯔꯠ ꯑꯙꯥꯔ ꯄꯩꯁꯥ ꯂꯨꯄꯥ ꯂꯤꯁꯤꯡ ꯀꯨꯟ ꯑꯗꯨ ꯒꯥꯔꯤꯗꯨꯒꯤ ꯅꯝꯕꯔ ꯈꯪꯕꯤꯍꯧꯕ꯭ꯔꯥ ꯀꯔꯤ ꯒꯥꯔꯤꯗꯅꯣ ꯄꯨꯡ ꯀꯌꯥ ꯑꯗ꯭ꯋꯥꯏꯗꯅꯣ ꯑꯥ ꯑꯗꯣ ꯅꯨꯃꯤꯗꯥꯡꯒꯤ ꯄꯨꯡ ꯇꯔꯦꯠ ꯑꯗ꯭ꯋꯥꯏꯗꯀꯣ ꯑꯗꯨ ꯑꯣꯏꯕ ꯇꯥꯔꯗꯤ ꯂꯨꯄꯥ ꯂꯤꯁꯤꯡ ꯀꯨꯟ ꯌꯥꯎꯈꯤꯕ ꯑꯗꯨ ꯖꯒꯥꯗꯨꯗꯤ ꯑꯦꯛꯖꯦꯛꯂꯤ ꯀꯥꯏꯗꯩꯅ ꯀꯥꯏꯐꯥꯎꯅꯣ ꯍꯥꯏꯕꯗꯤ ꯈꯪꯕ ꯉꯝꯍꯧꯗ꯭ꯔꯦ ꯑ

ꯑꯗꯣ ꯉꯔꯥꯡ ꯅꯨꯃꯤꯗꯥꯡꯅꯦꯕ

ꯑꯗꯨ ꯑꯣꯛꯇꯣꯗꯔꯥ ꯅꯠꯇ꯭ꯔꯒ ꯀꯔꯝꯕ ꯑꯣ ꯑꯗꯨ ꯑꯣꯏ ꯇꯥꯔꯒꯗꯤ ꯅꯪ ꯍꯌꯦꯡ ꯑꯌꯨꯛꯁꯤ ꯑꯣꯐꯤꯁꯇ ꯂꯥꯛꯄꯤꯔꯣ ꯑꯗꯨꯒ ꯎꯅꯔꯒ ꯀꯔꯤ ꯀꯔꯤꯅꯣ ꯇꯧꯕ ꯌꯥꯕ ꯅꯪꯒꯤ ꯀꯝꯄ꯭ꯂꯦꯟ ꯂꯥꯛꯑꯕꯅꯤꯅ ꯑꯩꯈꯣꯏꯁꯨ ꯔꯦꯖꯤꯁꯇꯥꯔ ꯇꯧꯔꯒ ꯀꯔꯝꯕ ꯃꯑꯣꯡꯗ ꯄꯩꯁꯥ ꯀꯩꯅꯣꯗꯨ ꯐꯪꯅꯉꯥꯏ ꯅꯈꯣꯏꯅ ꯍꯥꯏꯕꯗꯨ ꯍꯣꯠꯅꯅꯉꯥꯏꯒꯤ ꯅꯪ ꯍꯌꯦꯡ ꯈꯔ ꯀꯩꯅꯣ ꯇꯧꯅ ꯂꯥꯛꯄꯤꯔꯣ ꯈꯔ ꯉꯟꯅ ꯑꯌꯨꯛꯇ ꯑꯣꯏꯅ ꯂꯥꯛꯄꯤꯔꯣ ꯑꯥ ꯑꯗꯨ ꯑꯗꯨ ꯍꯦꯟꯕ ꯑꯇꯩ ꯀꯔꯤ ꯀꯔꯤ ꯄꯣꯠ ꯑꯝꯇ ꯌꯥꯎꯍꯧꯗꯦꯀꯣ ꯑꯁꯦꯡꯕꯗꯤ ꯂꯨꯄꯥ ꯂꯤꯁꯤꯡ ꯂꯨꯄꯥ ꯂꯤꯁꯤꯡ ꯀꯨꯟꯅꯦꯕꯀꯣ ꯀꯩꯅꯣ ꯇꯧꯔꯤꯗꯣ ꯑꯥ ꯑꯗꯣ ꯍꯌꯦꯡ ꯑꯌꯨꯛ ꯑꯉꯟꯕ ꯄꯨꯡ ꯑꯗ꯭ꯋꯥꯏꯗ ꯂꯥꯛꯄꯤꯔꯣ ꯑꯩ ꯑꯣꯐꯤꯁꯇ ꯂꯩꯔꯝꯃꯅꯤ ꯑꯗꯨꯒ ꯀꯔꯝꯕ ꯃꯑꯣꯡꯗꯅꯣ ꯀꯃꯥꯏ ꯇꯧꯕꯅꯣ ꯍꯥꯏꯕꯗꯨ ꯀꯩꯅꯣ ꯇꯧꯔꯁꯤ ꯑ ꯐꯔꯦ ꯐꯔꯦ ꯑ